ꯉꯁꯥꯏꯒꯤ ꯈꯥꯃꯦꯟ ꯑꯁꯤꯟꯕ ꯃꯔꯨ ꯃꯔꯥꯡ ꯃꯌꯥꯝ ꯑꯥꯜꯂꯨꯗꯨ ꯃꯨꯜꯂꯛꯑꯕ ꯃꯇꯨꯡꯗ ꯑꯩꯅ ꯉꯁꯥꯏ ꯇꯥꯎꯈꯤꯕ ꯉꯥꯗꯣ ꯑꯃꯨꯛ ꯊꯥꯛꯆꯤꯟꯖꯔꯦ ꯃꯍꯤ ꯈꯔ ꯍꯥꯞꯄꯒ ꯃꯍꯤ ꯑꯣꯏꯅꯕ ꯁꯧꯍꯜꯂꯦ ꯑꯗꯨ ꯁꯧꯔꯛꯄꯗ ꯏꯁꯤꯡꯗꯣ ꯃꯨꯜꯂꯛꯑꯦ ꯍꯥꯏꯔꯀꯥꯟꯗ ꯑꯩꯅ ꯐꯗꯤꯒꯣꯝ ꯍꯥꯞꯆꯤꯜꯂꯦ ꯑꯩꯅ ꯉꯁꯤ ꯇꯧꯖꯔꯤꯕꯁꯤ ꯃꯁꯤ ꯈꯛꯇꯅꯤ